ꯌꯦꯟ ꯉꯥꯅꯨꯗꯒꯤ ꯐꯪꯕ ꯄꯣꯠꯊꯣꯛꯁꯤꯡ ꯄ꯭ꯔꯣꯁꯦꯁꯁꯦ ꯌꯦꯟ ꯉꯥꯅꯨ ꯍꯥꯠꯄ ꯉꯥꯅꯨ ꯀꯛꯄ ꯇꯧꯔꯒ ꯁꯦꯜ ꯇꯥꯟꯅꯕꯅꯤ ꯁꯥ ꯆꯥꯕ ꯃꯤ ꯌꯥꯝꯅ ꯌꯥꯝꯅ ꯕꯅꯤꯅ ꯑꯩꯈꯣꯏꯔꯣꯝꯗ ꯌꯦꯟ ꯉꯥꯅꯨ ꯀꯛꯄ ꯁꯦꯜ ꯌꯥꯝ ꯇꯥꯟꯕ ꯌꯥꯕꯅꯤ ꯌꯥꯝ ꯇꯥꯟꯕ ꯌꯥꯕꯅꯤ

ꯑꯃꯨꯛꯀ ꯌꯦꯟꯒ ꯉꯥꯅꯨ ꯆꯥꯛꯁꯦ ꯀꯦ ꯖꯤ ꯆꯥꯝꯃꯐꯥꯎ ꯌꯦꯟ ꯑꯃꯅ ꯊꯥ ꯑꯃꯒꯤ ꯃꯅꯨꯡꯗ ꯆꯥꯊꯣꯛꯄꯤꯕꯅꯤ ꯑꯗꯨꯅ ꯑꯗꯨꯒꯤ ꯌꯦꯟ ꯑꯃ ꯆꯥꯎꯔꯛꯄꯗ ꯁꯦꯜꯁꯦ ꯂꯤꯁꯤꯡ ꯇꯔꯨꯛ ꯊꯥ ꯑꯃꯗ ꯆꯤꯡꯕꯅꯤ ꯑꯗꯨꯕꯨ ꯊꯥ ꯑꯅꯤꯗꯒꯤ ꯀꯣꯃꯔꯁꯤꯌꯦꯜ ꯁꯥꯏꯖ ꯌꯧꯔꯛꯄꯅꯤ ꯑꯗꯨꯒꯤꯗꯃꯛ ꯑꯩꯈꯣꯏꯅ ꯆꯥꯎꯔꯛꯑꯀꯥꯟꯗ ꯀꯦ ꯖꯤ ꯑꯃꯗ ꯑꯩꯈꯣꯏ ꯂꯨꯄꯥ ꯆꯅꯤꯗꯒꯤ ꯆꯍꯨꯝꯐꯥꯎ ꯐꯪꯒꯅꯤ ꯌꯦꯟ ꯑꯁꯤ ꯃꯤꯛꯆꯔ ꯑꯣꯏꯔꯗꯤ ꯀꯦ ꯖꯤ ꯑꯅꯤ ꯃꯈꯥꯏꯗꯒꯤ ꯀꯦ ꯖꯤ ꯑꯍꯨꯝ ꯌꯧꯔꯛꯄꯅꯤ ꯑꯗꯨꯕꯨ ꯉꯥꯅꯨꯗꯤ ꯑꯦꯛꯁꯄꯦꯟꯗꯤꯆꯔ ꯌꯥꯝꯗꯦ ꯑꯗꯨ ꯏꯟꯀꯝꯅ ꯑꯃꯨꯛ ꯌꯦꯟꯗꯒꯤ ꯐꯪꯉꯦ